ꯏꯟꯗꯤꯌꯥꯒꯤ ꯍꯦꯜꯊ ꯀꯤꯌꯥꯔ ꯁꯦꯟꯇꯔ ꯑꯁꯤꯗ ꯃꯐꯝ ꯑꯅꯤ ꯊꯣꯛꯅ ꯈꯥꯏꯗꯣꯛꯏ ꯃꯣꯏꯅ ꯈꯥꯏꯗꯣꯛꯂꯤꯕꯁꯤ ꯍꯦꯜꯊ ꯀꯤꯌꯥꯔ ꯁꯤꯁꯇꯦꯝ ꯑꯁꯤꯗ ꯄ꯭ꯕꯂꯤꯛ ꯑꯃꯁꯨꯡ ꯄ꯭ꯔꯥꯏꯕꯦꯠ ꯍꯦꯜꯊ ꯀꯤꯌꯥꯔ ꯁꯦꯟꯇꯔ ꯑꯣꯏꯅ ꯄ꯭ꯔꯣꯕꯥꯏꯗ ꯇꯧꯏ ꯄ꯭ꯔꯥꯏꯕꯦꯠꯁꯤ ꯑꯅꯝꯕꯅ ꯎꯔꯕꯥꯟ ꯑꯦꯔꯤꯌꯥꯗ ꯂꯩ ꯑꯗꯨꯒ ꯄꯥꯕ꯭ꯂꯤꯛꯁꯤꯅ ꯑꯅꯝꯕꯅ ꯔꯨꯔꯨꯜ ꯑꯦꯔꯤꯌꯥꯗ ꯂꯩ ꯃꯣꯏꯅ ꯂꯩꯔꯤꯕ ꯐꯦꯁꯤꯂꯤꯇꯤ ꯄꯤꯔꯤ ꯃꯈꯩꯁꯦ ꯏꯁꯇꯥꯐ ꯅꯔꯁ ꯗꯣꯛꯇꯔ ꯂꯩꯔꯤꯕ ꯃꯤ ꯃꯈꯩ ꯑꯁꯤ ꯄ꯭ꯔꯥꯖꯥꯁꯤꯡ ꯑꯁꯤꯁꯨ ꯐꯅꯕꯒꯤꯗꯃꯛꯇ ꯃꯣꯏꯅ ꯍꯦꯜꯊ ꯀꯤꯌꯥꯔ ꯁꯤꯁꯇꯦꯝ ꯑꯁꯤ ꯈꯥꯏꯗꯣꯛꯂꯒ ꯊꯝꯂꯛꯄꯅꯤ ꯍꯦꯜꯊ ꯀꯤꯌꯥꯔ ꯑꯁꯤꯒꯤ ꯃꯈꯥꯗ ꯁꯕ ꯁꯦꯟꯇꯔ ꯀꯌꯥ ꯑꯃꯁꯨ ꯂꯩꯈ꯭ꯔꯦ ꯁꯕ ꯁꯦꯟꯇꯔ ꯀꯌꯥ ꯄꯣꯄꯨꯂꯦꯁꯟꯒꯤ ꯃꯇꯨꯡ ꯏꯟꯅ ꯂꯤꯡꯈꯠꯂꯦ ꯄꯣꯄꯨꯂꯦꯁꯟꯒꯤ ꯃꯇꯨꯡ ꯏꯟꯅ ꯄ꯭ꯔꯥꯏꯃꯥꯔꯤ ꯍꯦꯜꯊ ꯁꯦꯟꯇꯔ ꯀꯝꯃꯨꯅꯤꯇꯤ ꯍꯦꯜꯊ ꯁꯦꯟꯇꯔ ꯀꯌꯥ ꯑꯃ ꯂꯤꯡꯈꯠꯂꯤ ꯁꯤꯗ ꯂꯤꯡꯈꯠꯂꯤꯕ ꯑꯁꯤꯗ ꯃꯣꯏꯒꯤ ꯅꯦꯁꯅꯦꯜ ꯔꯨꯔꯦꯜ ꯍꯦꯜꯊ ꯃꯤꯁꯟ ꯀꯌꯥ ꯑꯃ ꯑꯗꯩ ꯑꯦꯟ ꯑꯦꯝ ꯑꯦꯝ ꯀꯌꯥ ꯑꯃ ꯃꯣꯏꯅ ꯑꯦꯁꯥꯏꯟ ꯇꯧꯔꯒ ꯄꯨꯊꯔꯛꯏ ꯄꯤꯁꯤꯜꯂꯤ ꯃꯣꯏꯅ ꯍꯦꯜꯊ ꯀꯤꯌꯥꯔ ꯁꯦꯟꯇꯔ ꯑꯁꯤꯗ ꯃꯣꯏꯅ ꯄ꯭ꯔꯣꯕꯥꯏꯗ ꯇꯧꯔꯤꯁꯦ ꯃꯔꯨ ꯑꯣꯏꯅ ꯁꯥꯔꯕꯤꯁꯁꯤꯗ ꯑꯉꯥꯡ ꯄꯣꯛꯄ ꯃꯇꯝꯗ ꯑꯉꯥꯡꯒꯤ ꯃꯆꯥ ꯎꯅꯕ ꯃꯇꯝꯗ ꯐꯦꯃꯤꯂꯤ ꯋꯦꯜꯐꯤꯌꯔ ꯒꯤꯗꯃꯛꯇ ꯅ꯭ꯌꯨꯇ꯭ꯔꯤꯁꯟꯒꯤ ꯃꯇꯝꯗ ꯏꯝꯃ꯭ꯌꯨꯅꯥꯏꯖꯦꯁꯟꯒꯤ ꯗꯥꯏꯔꯤꯌꯥ ꯅꯥꯔꯛꯄ ꯃꯈꯩꯁꯤ ꯀꯟꯇ꯭ꯔꯣꯜ ꯇꯧꯅꯕꯒꯤꯗꯃꯛꯇ ꯍꯦꯜꯊ ꯁꯦꯟꯇꯔ ꯃꯌꯥꯝꯁꯤ ꯂꯤꯡꯈꯠꯂꯒ ꯁꯤ ꯈꯨꯗꯣꯡ ꯆꯥꯕ ꯃꯈꯩꯁꯤ ꯄ꯭ꯔꯖꯥꯁꯤꯡꯗ ꯄꯤ ꯀꯟꯇ꯭ꯔꯤ ꯃꯤꯅꯕꯨ ꯃꯁꯥ ꯐꯅꯕꯨ ꯂꯩꯔꯒꯗꯤ ꯀꯟꯇ꯭ꯔꯤ ꯑꯁꯤꯗꯤ ꯑꯗꯨꯝ ꯃꯁꯥꯅ ꯃꯁꯥ ꯆꯥꯎꯈꯠꯂꯛꯀꯅꯤ ꯄ꯭ꯔꯥꯏꯃꯥꯔꯤ ꯍꯦꯜꯊ ꯁꯦꯟꯇꯔꯗꯁꯨ ꯃꯥꯒꯤ ꯐꯦꯁꯦꯂꯤꯇꯤ ꯐ꯭ꯔꯤꯗ ꯀꯌꯥ ꯑꯃ ꯄꯤ ꯒꯥꯏꯅꯤꯒꯤ ꯃꯇꯥꯡꯗꯁꯨ ꯑꯇꯣꯞ ꯑꯇꯣꯞꯄ ꯍꯦꯜꯊ ꯀꯤꯌꯥꯔꯒꯤ ꯃꯇꯥꯡꯗꯁꯨ ꯕꯦꯁꯤꯛ ꯃꯤꯅꯤꯃꯝ ꯅꯤꯗ ꯗꯔꯀꯥꯔ ꯇꯥꯕ ꯃꯈꯩꯗꯨ ꯍꯦꯜꯊ ꯀꯤꯌꯥꯔꯒꯤ ꯊ꯭ꯔꯨꯗꯒꯤ ꯄꯤ ꯏꯁꯇꯥꯐ ꯏꯁꯇꯥꯐꯁꯤꯡꯁꯨ ꯂꯧꯔꯒ ꯅꯔꯁ ꯁꯤꯡꯁꯨ ꯊꯕꯛ ꯐꯖꯅ ꯇꯧꯍꯜꯂꯤ ꯀꯝꯃ꯭ꯌꯨꯅꯤꯇꯤ ꯍꯦꯜꯊ ꯀꯤꯌꯥꯔꯗꯁꯨ ꯆꯞ ꯃꯥꯅꯅ ꯑꯗꯨꯃꯥꯏꯅ ꯃꯤꯁꯤꯡꯒꯤ ꯃꯇꯨꯡ ꯏꯟꯅ ꯍꯥꯡꯂꯒ ꯃꯈꯣꯏꯁꯦ ꯄꯤ